ꯂꯤꯁꯤꯡ ꯑꯅꯤꯒ ꯀꯨꯟ ꯂꯤꯁꯤꯡ ꯌꯥꯡꯈꯩ ꯅꯤꯊꯣꯏꯒ ꯆꯅꯤ ꯌꯥꯡꯈꯩ ꯂꯤꯁꯤꯡ ꯍꯨꯝꯗ꯭꯭ꯔꯥ ꯃꯉꯥꯒ ꯆꯥꯇ꯭ꯔꯦꯠ ꯂꯥꯛ ꯑꯍꯨꯝꯒ ꯂꯤꯁꯤꯡ ꯃꯉꯥ ꯂꯥꯛ ꯇꯔꯥꯒ ꯂꯤꯁꯤꯡ ꯀꯨꯟꯊꯔꯥ